ꯑꯗꯨꯝ ꯑꯩ ꯂꯩꯔꯤꯕ ꯑꯩꯈꯣꯏ ꯌꯨꯝꯗ ꯂꯩꯔꯤꯕ ꯃꯁꯤꯟꯗ ꯑꯩ ꯐꯤꯔꯣꯟ ꯍꯦꯛ ꯍꯦꯛ ꯇꯨꯁꯤꯜꯂꯤ ꯑꯗꯨꯒ ꯖꯄꯅꯤꯁꯀꯤ ꯐꯤꯔꯣꯟꯒꯨꯝꯕꯁꯤ ꯌꯥꯃꯅ ꯄꯥꯝꯖꯩ ꯅꯨ ꯀꯥ ꯍꯦꯟꯅ ꯄꯥꯝꯖꯔꯨꯕꯅꯤꯅ ꯌꯥꯝꯅ ꯄꯥꯝꯖꯔꯤꯕ ꯐꯤꯔꯣꯟꯁꯤꯡꯁꯦ ꯑꯩ ꯏꯁꯥꯃꯛꯅ ꯇꯨꯖꯩ ꯑꯗꯨꯒ ꯑꯩ ꯁꯤꯁꯦ ꯑꯩꯒꯤ ꯂꯩꯔꯤꯕ ꯏꯃꯥꯟꯅꯕꯤ ꯑꯃꯗ ꯑꯩꯅ ꯇꯝꯖꯈꯤꯕꯅꯦ ꯑꯗꯨꯒ ꯃꯁꯤꯒꯤ ꯈꯨꯗꯣꯜ ꯑꯃꯗꯤ ꯑꯩ ꯄꯩꯁꯥ ꯇꯥꯟꯕꯗꯁꯨ ꯌꯥꯝꯅ ꯃꯇꯦꯡ ꯄꯥꯡꯉꯦꯅ ꯍꯥꯏꯖꯅꯤꯡꯏ